ꯑꯩꯒꯤ ꯑꯣꯏꯕ ꯙꯔꯃꯗꯤ ꯏꯁꯂꯥꯝꯅꯤ ꯑꯗꯨꯒ ꯑꯩꯅ ꯏꯁꯂꯥꯝ ꯂꯥꯏꯅꯤꯡ ꯑꯁꯤꯒꯤ ꯑꯣꯏꯕ ꯄꯥꯎꯇꯥꯛꯁꯤꯡ ꯑꯁꯤ ꯑꯍꯥꯟꯕꯃꯛꯇꯗ ꯑꯩꯒꯤ ꯏꯃꯥ ꯕꯕꯥꯗꯒꯤ ꯐꯪꯕ ꯉꯝꯈꯤ ꯑꯅꯤꯁꯨꯕꯗ ꯏꯃꯥ ꯕꯕꯥꯁꯤꯡꯅ ꯇꯥꯛꯄꯗꯒꯤ ꯍꯦꯟꯗꯣꯛꯇꯨꯅ ꯑꯩꯈꯣꯏꯒꯤ ꯏꯁꯂꯥꯝ ꯙꯔꯃꯒꯤ ꯑꯣꯏꯕ ꯑꯈꯪ ꯑꯍꯩ ꯃꯧꯔꯨꯕꯤ ꯃꯧꯂꯥꯅꯥ ꯃꯨꯐꯇꯤꯁꯤꯡꯒꯤ ꯃꯅꯥꯛꯇ ꯃꯛꯇꯞ ꯍꯥꯏꯅ ꯂꯤꯡꯈꯠꯄꯥ ꯑꯗꯨꯒꯨꯝꯕ ꯃꯛꯇꯞꯇꯨꯗ ꯆꯠꯇꯨꯅ ꯃꯧꯔꯨꯕꯤ ꯃꯧꯂꯥꯅꯥꯁꯤꯡꯅ ꯇꯥꯛꯄꯗꯨꯗ ꯇꯥꯗꯨꯅ ꯑꯃꯗꯤ ꯏꯁꯂꯥꯝꯒꯤ ꯑꯣꯏꯕ ꯅꯤꯇꯤ ꯅꯤꯌꯣꯝꯁꯤꯡ ꯃꯈꯣꯏꯅ ꯇꯥꯛꯄꯤ ꯇꯝꯕꯤꯔꯛꯈꯤ ꯑꯃꯗꯤ ꯏꯁꯂꯥꯝꯒꯤ ꯑꯣꯏꯕ ꯀꯥꯡꯂꯣꯟꯁꯤꯡ ꯈꯨꯗꯤꯡꯃꯛ ꯃꯈꯣꯏꯅ ꯏꯃꯥꯝ ꯑꯣꯐꯇꯤ ꯑꯐꯤꯁꯁꯤꯡꯅ ꯇꯥꯛꯄꯤꯔꯛꯈꯤ ꯑꯁꯨꯝꯅ ꯏꯁꯂꯥꯝ ꯑꯁꯦ ꯑꯩꯅ ꯏꯁꯥꯅ ꯄꯥꯝꯖꯅ ꯏꯟꯖꯕꯅꯤ